ꯑꯩꯒꯤ ꯃꯣꯠꯇꯗꯤ ꯄꯩꯁꯥ ꯇꯨꯡꯖꯟꯕꯒꯤ ꯄꯥꯎꯇꯥꯛ ꯍꯥꯏꯔꯒꯗꯤ ꯑꯩꯈꯣꯏꯅ ꯄꯣꯠꯆꯩ ꯂꯩꯕ ꯃꯇꯝꯗ ꯌꯥꯝꯅ ꯇꯥꯡꯕ ꯄꯣꯠꯆꯩ ꯂꯩꯗꯕ ꯌꯥꯝꯅ ꯗꯀꯥ ꯇꯥꯗꯕ ꯄꯣꯠꯆꯩ ꯂꯩꯗꯕ ꯍꯥꯏꯕꯗꯤ ꯑꯩꯈꯣꯏ ꯐꯨꯔꯤꯠ ꯐꯤꯔꯣꯜꯗꯕꯨ ꯂꯩꯒꯦ ꯍꯥꯏꯔꯒꯁꯨ ꯑꯩꯈꯣꯏꯒꯤ ꯗꯀꯥ ꯇꯥꯒꯗꯕ ꯆꯠꯊꯣꯛꯄꯒꯤ ꯐꯨꯔꯤꯠ ꯐꯤꯔꯣꯜ ꯑꯃ ꯑꯗꯨꯒ ꯌꯨꯝꯗ ꯂꯩꯕꯒꯤ ꯐꯨꯔꯤꯠ ꯐꯤꯔꯣꯜ ꯑꯃ ꯑꯗꯨꯒ ꯑꯁ꯭ꯋꯥꯏꯗ ꯂꯩꯀꯥꯏꯗ ꯊꯣꯛ ꯈꯣꯠꯄꯒꯤ ꯐꯨꯔꯤꯠ ꯐꯤꯔꯣꯜ ꯑꯃ ꯁꯤ ꯈꯛꯇꯪ ꯂꯩꯕ ꯈꯣꯠꯄ ꯑꯩꯈꯣꯏ ꯍꯦꯟꯅ ꯂꯩꯕ ꯈꯣꯠꯄꯗꯣ ꯇꯧꯗꯕ ꯄ꯭ꯂꯁ ꯑꯩꯈꯣꯏꯅ ꯄꯣꯠ ꯆꯩ ꯌꯥꯝꯅ ꯇꯥꯡꯕ ꯇꯥꯡꯕ ꯕ꯭ꯔꯦꯟꯗꯦꯗ ꯑꯣꯏꯕ ꯐꯨꯔꯤꯠ ꯐꯤꯔꯣꯜ ꯂꯩꯕꯒꯤ ꯗꯀꯥꯗꯤ ꯇꯥꯗꯦ ꯁꯤ ꯑꯩ ꯋꯥꯈꯟꯅꯤ ꯀꯣ ꯑꯗꯨꯒ ꯑꯩꯈꯣꯏꯅ ꯁꯣꯁꯤꯌꯦꯜ ꯃꯦꯗꯤꯌꯥꯗ ꯑꯩꯈꯣꯏꯒꯤ ꯐꯩꯏꯅꯦꯟ ꯐꯥꯏꯅꯦꯟꯆꯤꯌꯦꯜ ꯒꯨꯔꯨ ꯃꯌꯥꯝ ꯑꯃ ꯊꯣꯛꯏ ꯀꯣ ꯑꯗꯨꯕꯨ ꯁꯤ ꯃꯌꯥꯝꯁꯦ ꯑꯩꯗꯤ ꯑꯃꯇꯗꯤ ꯇꯥꯖꯗꯦ ꯍꯥꯏꯕꯗꯤ ꯃꯣꯏꯅ ꯍꯥꯏꯔꯤꯕ ꯃꯌꯥꯝꯗꯨ ꯈꯨꯗꯛꯇ ꯌꯥꯝꯅ ꯊꯨꯅ ꯄꯩꯁꯥ ꯄꯥꯏꯕ ꯒꯤ ꯋꯥꯈꯜ ꯄꯥꯎꯇꯥꯛ ꯉꯥꯛꯇꯅꯤꯅ ꯑꯩꯅ ꯊꯥꯖꯕ ꯀꯌꯥ ꯑꯣꯏꯗꯦ ꯑꯗꯨꯒꯤ ꯃꯍꯨꯠꯇ ꯑꯩꯒꯤ ꯏꯁꯥꯒꯤ ꯑꯦꯛꯁꯄꯤꯔꯤꯌꯦꯟꯁꯇ ꯑꯣꯏꯅ ꯌꯦꯡꯉꯒ ꯑꯩꯅ ꯁꯤꯖꯤ ꯇꯧꯔꯒꯗꯤ ꯄꯩꯁꯥꯁꯦ ꯁ꯭ꯋꯥꯏ ꯇꯧꯔꯒꯗꯤ ꯀꯃꯥꯏ ꯀꯃꯥꯏ ꯇꯧꯈꯤꯒꯦ ꯈꯣꯠꯈꯤꯒꯦ ꯍꯥꯏꯕ ꯄꯣꯠꯇꯨ ꯏꯁꯥꯅ ꯑꯪꯀ ꯍꯣꯠꯆꯔꯒ ꯈꯣꯠꯆꯔꯒ ꯑꯩꯅ ꯄꯧꯇꯥꯛꯁꯦ ꯂꯧꯖꯩ ꯑꯗꯨꯗꯪꯁꯨ ꯅꯠꯇꯅ ꯑꯩꯈꯣꯏꯒꯤ ꯂꯩꯀꯥꯏꯗ ꯏꯆꯦ ꯑꯃ ꯂꯩ ꯏꯆꯦꯁꯤ ꯁꯦꯟꯗꯣꯏ ꯆꯥꯗꯅ ꯈꯣꯠꯇꯅ ꯇꯧꯕꯅꯤꯅ ꯃꯉꯣꯟꯗꯒꯤ ꯑꯩꯅ ꯀꯩꯅꯣꯝꯃ ꯑꯩꯅ ꯏꯁꯥꯅ ꯈꯨꯝꯕ ꯉꯝꯖꯗꯕ ꯑꯣꯔ ꯏꯁꯥꯅ ꯊꯤꯕ ꯉꯝꯖꯗꯕ ꯄꯥꯎꯇꯥꯛ ꯑꯃ ꯂꯩꯔꯒꯗꯤ ꯈꯣꯠꯂꯒꯗꯤ ꯃꯉꯣꯟꯗ ꯑꯣꯏꯅ ꯍꯪꯉꯤ ꯈꯣꯠꯂꯤ ꯍꯥꯏꯕꯗꯤ ꯏꯆꯦ ꯁꯤꯒꯤꯁꯦ ꯁꯅꯥꯖꯦ ꯍꯟꯗꯛ ꯂꯧꯔꯒꯗꯤ ꯐꯒꯗ꯭ꯔꯥ ꯅꯠꯇ꯭ꯔꯒ ꯄꯩꯁꯥꯁꯦ ꯍꯟꯗꯛꯁꯦ ꯍꯦꯟꯅ ꯄꯤꯊꯣꯛꯄ ꯄꯨꯊꯣꯛꯄꯅ ꯐꯒꯗ꯭ꯔꯥ ꯅꯠꯇ꯭ꯔꯒ ꯁꯤꯒꯤ ꯃꯤꯁꯤꯗ ꯄꯩꯁꯥꯁꯦ ꯄꯨꯊꯣꯛꯂꯗꯤ ꯀꯃꯥꯏ ꯇꯧꯅꯤ ꯄꯔꯁꯦꯟꯇꯦꯖ ꯀꯌꯥꯗ ꯄꯨꯊꯣꯛꯑꯒꯗꯤ ꯀꯃꯥꯏ ꯇꯧꯅꯤ ꯈꯣꯠꯅꯤ ꯁꯤꯒꯨꯝꯕ ꯃꯤ ꯑꯃ ꯊꯤꯕ ꯍꯥꯏꯕꯃꯁꯦ ꯑꯩꯗꯤ ꯑꯩꯒꯤ ꯃꯣꯠꯇꯗꯤ ꯗꯀꯥ ꯌꯥꯝꯅ ꯇꯥꯏ ꯑꯦꯗꯕꯥꯏꯁ ꯄꯤꯕꯤꯅꯕ ꯅꯪꯕꯨ ꯇꯥꯛꯄꯤꯅꯕ ꯇꯝꯕꯤꯅꯕ ꯁꯤ ꯁꯦ ꯌꯥꯝꯅ ꯗꯔꯀꯥꯔ ꯇꯥꯒꯗ꯭ꯔꯅ ꯈꯜꯂꯦ